ꯍꯂꯣ ꯑꯕꯦꯝꯆꯥ ꯅꯣꯏꯗ ꯑꯂꯨ ꯀꯦꯖꯤ ꯀꯌꯥꯗ ꯂꯩꯒꯦ ꯑꯣ ꯑꯗꯨ ꯀꯦꯖꯤ ꯃꯉꯥꯃꯨꯛꯇ ꯂꯧꯒꯦ ꯑꯩ ꯑꯥ ꯑꯗꯨꯗꯤ ꯑꯩꯉꯣꯟꯗ ꯂꯩꯇ꯭ꯔꯦꯕ ꯑꯗꯨꯗꯤ ꯍꯌꯦꯡꯗꯣ ꯕꯖꯥꯔꯗꯩ ꯂꯧꯔꯨꯒꯗꯕ ꯉꯥꯏꯔꯦ ꯑꯩꯗꯨ ꯂꯣꯏꯊꯣꯛꯈ꯭ꯔꯦ ꯑꯗꯣ ꯑꯩꯅ ꯍꯥꯏꯁꯦ ꯍꯧꯖꯤꯛꯀꯤ ꯑꯂꯨꯁꯦ ꯀꯦꯖꯤ ꯃꯉꯥꯃꯨꯛꯇ ꯂꯧꯒꯦ ꯑꯗꯨ ꯅꯪꯒꯤꯗ ꯀꯦꯖꯤ ꯀꯦꯖꯤ ꯀꯦꯖꯤꯗ ꯀꯌꯥ ꯀꯌꯥ ꯁꯥꯒꯦ ꯑꯣ ꯑꯗꯨꯗꯤ ꯀꯦꯖꯤ ꯃꯉꯥꯃꯨꯛꯇ ꯂꯧꯒꯦ ꯑꯗꯨꯗꯨ ꯅꯉꯣꯟꯗꯒꯤ ꯀꯩꯅꯣ ꯃꯤꯃꯤ ꯕꯣꯛꯁ ꯀꯌꯥ ꯂꯩꯒꯦ ꯑꯣ ꯑꯗꯨꯗꯤ ꯀꯩꯗꯤ ꯑꯪꯀꯜ ꯆꯤꯞ ꯂꯦꯁ ꯀꯩꯀꯩꯗꯤ ꯀꯔꯝꯕ ꯂꯩꯒꯦ ꯑꯣ ꯐꯔꯦ ꯑꯗꯨ ꯑꯩꯒꯤꯗ ꯀ꯭ꯋꯥ ꯃꯉꯥꯗꯣ ꯑꯍꯦꯟꯕ ꯂꯩꯔꯦ ꯑꯗꯨꯗꯨ ꯅꯪꯅ ꯈꯤꯇ ꯑꯗꯨꯅꯦ ꯍꯥꯏꯁꯦ ꯑꯩꯒꯤꯗ ꯀ꯭ꯋꯥ ꯃꯅꯥꯗꯣ ꯑꯍꯦꯟꯕ ꯂꯩꯔꯦ ꯑꯗꯨꯗꯨ ꯄꯠꯈ꯭ꯔꯅꯤ ꯑꯗꯨꯗꯨꯅ ꯀ꯭ꯋꯥ ꯃꯅꯥꯒ ꯃꯔꯨꯒꯗꯣ ꯅꯪꯅ ꯈꯔ ꯂꯧꯔꯣ ꯑꯗꯨ ꯑꯩꯒꯤꯗꯁꯨ ꯑꯍꯦꯟꯕ ꯑꯣꯏꯔꯝꯅꯤꯅ ꯀꯩꯗꯧꯗ꯭ꯔꯦ ꯑꯗꯣ ꯑꯩ ꯍꯧꯖꯤꯛ ꯑꯉꯥꯡ ꯊꯥꯔꯛꯀꯦ ꯅꯪ ꯑꯂꯨꯗꯣ ꯄꯤꯔꯛꯑꯣ ꯑꯗꯣ ꯀꯩꯅꯣ ꯑꯪꯀꯜ ꯆꯤꯞ ꯀꯩꯀꯩꯗꯨꯁꯨ ꯂꯩꯇ꯭ꯔꯦꯕ ꯀꯤꯂꯣ ꯃꯉꯥꯅꯦ ꯑꯗꯨ ꯅꯪꯒꯤꯗꯨ ꯌꯥꯡꯈꯩ ꯑꯣꯏꯔꯗꯤ ꯀꯤꯂꯣꯗꯣ ꯇꯔꯥꯃꯨꯛ ꯄꯤꯁꯤꯜꯂꯛꯑꯁꯨ ꯌꯥꯏꯌꯦ ꯃꯔꯝꯗꯤ ꯅꯪ ꯀꯩꯗꯧꯅꯤ ꯑꯗꯨꯛ ꯌꯥꯝꯕꯗꯣ ꯑꯗꯨ ꯃꯉꯥꯗꯨ ꯅꯠꯇ꯭ꯔꯁꯨ ꯇꯔꯥꯗꯨ ꯑꯗꯨꯝ ꯄꯤꯔꯛꯑꯣ ꯄꯩꯁꯥꯕꯨꯗꯤ ꯅꯪꯕꯨ ꯍꯧꯖꯤꯛ ꯑꯗꯨꯝ ꯄꯤꯗꯣꯏꯅꯤꯅꯦ ꯑꯗꯨꯗꯨꯅꯅꯦ ꯑꯩꯅ ꯍꯥꯏꯁꯦ ꯑꯗ ꯎꯝ ꯃꯔꯨꯗꯤ ꯑꯩꯒꯤꯅ ꯑꯄꯥꯕ ꯁꯣꯏꯅꯉꯥꯏꯅꯦꯅ ꯈꯔꯗꯤ ꯇꯤꯡꯊꯣꯛꯑꯦꯕ ꯈꯔꯗꯤ ꯑꯇꯤꯡꯕꯁꯤ ꯄꯤꯔꯛꯎꯔꯥ ꯅꯠꯇ꯭ꯔꯒ ꯑꯩꯈꯣꯏꯒꯤ ꯑꯀꯪꯕꯗꯨ ꯄꯤꯔꯛꯎꯔꯥ ꯑꯣ ꯐꯥꯏ ꯎꯝ ꯃꯅꯥꯗꯨ ꯐꯥꯏ ꯀꯌꯥ ꯄꯤꯌꯣ ꯍꯥꯏꯅꯣ ꯑꯣ ꯐꯥꯏ ꯑꯍꯨꯝꯒꯤ ꯑꯗꯨꯃꯥꯏꯅ ꯂꯧꯔꯣ ꯑꯗꯨꯗꯤ ꯅꯪ ꯀꯩ ꯆꯠꯂꯣꯏꯗꯔꯣ ꯍꯌꯦꯡꯗꯨ ꯀꯩ ꯆꯠꯄꯀꯥꯟꯗꯁꯨ ꯈꯔ ꯀꯩꯗꯧꯅꯔꯁꯦ ꯑꯗꯣ ꯑꯪꯀꯜ ꯆꯤꯞ ꯂꯦꯁꯇꯨꯗꯤ ꯈꯔ ꯄꯤꯍꯟꯅꯤꯡꯕꯅꯤ ꯀꯥꯎꯔꯣꯏ ꯀꯥꯎꯔꯣꯏ ꯑꯗꯨ ꯍꯣꯏ ꯑꯉꯥꯡ ꯑꯗꯨꯝ ꯍꯧꯖꯤꯛ ꯊꯥꯔꯛꯄꯗꯤ ꯌꯥꯔꯅꯤ ꯑꯗꯨꯗꯨꯕꯨꯗꯤ ꯑꯣ ꯐꯔꯦ ꯑꯗꯨꯗꯤ ꯊꯝꯃꯣ ꯑꯗꯨ ꯀꯩꯗꯧꯔꯒꯦ ꯎꯝ ꯍꯣꯍꯣꯍꯣꯏ